ꯊꯧꯕꯥꯜ ꯕꯖꯥꯔꯗꯒꯤ ꯏꯌꯥꯔꯄꯣꯔꯠ ꯐꯥꯎꯕ ꯇꯦꯛꯁꯤ ꯑꯃꯗ ꯆꯠꯄꯗ ꯇꯦꯛꯁꯤ ꯑꯗꯨ ꯈꯔ ꯊꯦꯡꯅ ꯂꯥꯛꯄꯗꯒꯤ ꯏꯌꯥꯔꯄꯣꯔꯠꯇ ꯆꯦꯛꯀꯤꯡ ꯇꯧꯕꯒꯤ ꯃꯇꯝ ꯊꯦꯡꯍꯟꯈꯤ ꯃꯗꯨꯅ ꯃꯔꯝ ꯑꯣꯏꯔꯒ ꯑꯩꯒꯤ ꯐ꯭ꯂꯥꯏꯠ ꯑꯗꯣ ꯃꯤꯁ ꯇꯧꯈꯤ ꯑꯗꯨꯒ ꯑꯩꯅ ꯍꯥꯏꯈꯤꯕ ꯃꯇꯝꯗꯣ ꯌꯧꯍꯟꯕ ꯉꯝꯍꯟꯗꯕꯒꯤ ꯇꯦꯛꯁꯤ ꯗ꯭ꯔꯥꯏꯚꯔ ꯑꯗꯨꯗ ꯑꯩꯅ ꯄꯤꯈꯤꯕ ꯄꯩꯁꯥ ꯑꯗꯨ ꯔꯤꯐꯟ ꯇꯧꯕꯤꯔꯛꯎ